ꯍꯣꯏ ꯃꯥꯅꯤ ꯃꯥꯅꯤ ꯑꯣ ꯑꯗꯨꯝ ꯒꯥꯔꯤ ꯆꯥꯝꯕ ꯂꯥꯛꯄꯤꯒꯦ ꯍꯥꯏꯔꯣ ꯑꯣ ꯑꯣ ꯑꯗꯨꯗꯤꯀꯣ ꯀꯥꯔꯒꯤꯗꯤ ꯍꯧꯖꯤꯛ ꯑꯩꯈꯣꯏꯒꯤ ꯀꯔꯤ ꯍꯥꯏ ꯇꯥꯔꯦ ꯆꯥꯝꯗꯪ ꯆꯥꯝꯕ ꯃꯅꯨꯡꯒ ꯂꯣꯏꯅ ꯑꯃꯣꯠꯄꯗꯪ ꯆꯥꯝꯊꯣꯛꯄꯒꯤꯗꯪ ꯑꯣꯏꯔꯗꯤ ꯂꯨꯄꯥ ꯆꯍꯨꯝꯅꯤ ꯑꯗ ꯑꯩꯈꯣꯏ ꯄꯣꯂꯤꯁ ꯀꯨꯝꯕ ꯇꯧꯔꯒꯗꯤ ꯍꯧꯖꯤꯛꯇꯤ ꯂꯨꯄꯥ ꯆꯥꯝꯃꯉꯥꯗ ꯆꯠꯂꯦ ꯑꯗꯒꯤ ꯒꯥꯔꯤ ꯃꯆꯥꯁꯨ ꯆꯥꯝꯒꯗꯕ꯭ꯔꯣ

ꯑꯥ ꯆꯥꯝꯃꯉꯥ ꯑꯗꯣ ꯑꯗꯨꯝ ꯂꯥꯛꯅꯤꯡꯕ ꯃꯇꯝꯗ ꯑꯗꯨꯝ ꯂꯥꯛꯄ ꯌꯥꯔꯦ ꯌꯥꯕꯗꯤ ꯎꯝ ꯑꯗꯨ ꯍꯧꯖꯤꯛ ꯀꯔꯝꯀꯥꯟꯗ ꯂꯥꯛꯄꯤꯗꯣꯏꯅꯣ ꯑꯥ ꯌꯥꯏ ꯌꯥꯏ ꯌꯥꯅꯤ ꯑꯗꯨꯗꯤ ꯑꯦꯅꯤ ꯇꯥꯏꯝ ꯌꯥꯏꯗ ꯌꯥꯕꯗꯤ ꯑꯗꯨ ꯑꯩꯈꯣꯏꯒꯤ

ꯑꯗꯨꯝ ꯑꯦꯅꯤ ꯇꯥꯏꯝ ꯑꯗꯨꯝ ꯂꯥꯛꯄꯤꯔꯣ ꯍꯣꯏ ꯑꯩ ꯒꯥꯔꯤ ꯃꯆꯥ ꯑꯗꯨꯗꯤ ꯍꯧꯖꯤꯛ ꯂꯥꯛꯀꯦꯁꯨ ꯑꯗꯨꯝ ꯌꯥꯔꯦ ꯑꯆꯧꯕꯩꯁꯨ ꯑꯗꯨꯝ ꯌꯥꯔꯦ ꯍꯣꯏ ꯍꯣꯏ ꯍꯣꯏ ꯊꯝꯃꯦ ꯊꯝꯃꯦ ꯌꯥꯔꯦꯀꯣ